ꯅꯥꯏꯟꯇꯤꯟ ꯖꯨꯟ ꯑꯩꯠꯇꯤꯟ ꯁꯤꯛꯁꯇꯤ ꯐꯣꯔ ꯁꯤꯛꯁꯇꯤꯟ ꯃꯥꯔꯆ ꯅꯥꯏꯟꯇꯤꯟ ꯅꯥꯏꯟꯇꯤ ꯅꯥꯏꯟ ꯑꯩꯠꯇꯤꯟ ꯖꯨꯟ ꯅꯥꯏꯟꯇꯤꯟ ꯁꯤꯛꯁꯇꯤ ꯋꯥꯟ ꯇ꯭ꯋꯦꯟꯇꯤ ꯗꯤꯁꯦꯝꯚꯔ ꯇ꯭ꯋꯦꯟꯇꯤ ꯇ꯭ꯋꯦꯟꯇꯤ ꯋꯥꯟ ꯊꯥꯔꯇꯤꯟ ꯑꯣꯛꯇꯣꯚꯔ ꯇ꯭ꯋꯦꯟꯇꯤ ꯇ꯭ꯋꯦꯟꯇꯤ ꯊ꯭ꯔꯤ